ꯍꯂꯣ ꯌꯥꯝꯕꯦꯝ ꯐꯔꯅꯤꯆꯔꯅꯤ ꯍꯥꯏꯕꯤꯌꯨ ꯀꯅꯥ

ꯑꯥ ꯍꯣꯏ ꯍꯣꯏ ꯍꯣꯏ ꯎꯝ ꯍꯣꯏ ꯂꯨꯍꯣꯡꯕꯒꯤ ꯁꯦꯠ ꯑꯣꯏꯔꯗꯒꯤ ꯍꯣꯏ ꯎꯄꯨ ꯑꯅꯤ ꯂꯥꯡꯅꯤ ꯐꯃꯨꯡ ꯑꯅꯤ ꯑꯃ ꯗ꯭ꯔꯦꯁꯤꯡ ꯇꯦꯕꯜ ꯑꯃꯅꯦ ꯑꯗꯒꯤ ꯁꯣꯐꯥꯒ ꯇꯥꯡ ꯀꯌꯥꯒꯤ ꯑꯣꯏꯗꯣꯏꯅꯣ ꯂꯨꯍꯣꯡꯕꯁꯦ ꯌꯥꯎꯔꯛꯀꯅꯤ ꯌꯥꯎꯔꯛꯀꯅꯤ ꯁꯦꯠ ꯂꯣꯏꯅ ꯁꯣꯐꯥꯒꯤ ꯇꯦꯕꯜ ꯑꯁꯥꯡꯕ ꯑꯃ ꯃꯆꯥ ꯑꯅꯤ ꯑꯗꯨꯝꯃꯥꯏꯅ ꯌꯥꯎꯔꯛꯀꯅꯤ ꯎꯝ ꯑꯗꯨ ꯗꯥꯏꯅꯤꯡ ꯇꯦꯕꯜꯅ ꯑꯃꯨꯛ ꯇꯣꯉꯥꯟꯅ ꯆꯟꯈ꯭ꯔꯦ ꯍꯣꯏ ꯑꯗꯨ ꯃꯅꯨꯡꯗꯨꯗꯗꯤ ꯆꯟꯗ꯭ꯔꯦ ꯎꯝ ꯎꯝ ꯍꯣꯏ ꯉꯁꯤꯁꯦ ꯍꯣꯏ ꯍꯣꯏ ꯎꯅꯁꯨ ꯄꯣꯂꯦꯕꯀꯣ ꯂꯨꯍꯣꯡꯕꯒꯤ ꯁꯦꯠ ꯑꯃ ꯆꯟꯕ ꯃꯇꯝꯗ ꯑꯗꯨꯝ ꯎꯒꯤ ꯃꯈꯥ ꯄꯣꯂꯦ ꯇꯤꯛ ꯀꯨꯝꯕꯗ ꯆꯜꯂꯒꯅ ꯑꯃ ꯃꯈꯥꯏ ꯒꯨꯝꯕ ꯂꯧꯅꯩ ꯑꯗꯨꯒ ꯂꯩꯍꯥꯎꯒꯨꯝꯕꯗ ꯆꯜꯂꯒꯅ ꯑꯃꯒꯤ ꯆꯥꯡ ꯁꯨꯃꯥꯏꯅ ꯂꯧꯅꯩ ꯁꯦꯠꯇꯨꯒꯤ ꯑꯣꯏꯅ ꯑꯗꯒꯤ ꯑꯇꯣꯞꯄ ꯎ ꯎꯆꯝꯗ ꯆꯜꯂꯒꯅ ꯑꯗꯨꯁꯨ ꯂꯩꯍꯥꯎꯒꯤ ꯆꯥꯡꯗ ꯂꯧꯔꯛ ꯑꯅꯤ

ꯑꯥ ꯑꯥ ꯃꯅꯤ ꯃꯅꯤ ꯍꯣꯏ ꯎꯝ ꯍꯣꯏ ꯎꯝ ꯑꯥ ꯎꯁꯤꯡ ꯃꯅꯗꯦ ꯁꯨꯝ ꯆꯥꯕ ꯈꯣꯠꯄꯁꯤ ꯃꯉꯣꯟꯗꯗꯤ ꯄꯥꯛ ꯊꯣꯛꯇꯕ ꯀꯣ ꯑꯗꯣ ꯃꯁꯛ ꯅꯥꯟꯅ ꯂꯩ ꯀꯨꯏꯅ ꯆꯠꯄꯁꯤꯁꯨ ꯃꯥꯅ ꯍꯦꯟꯕ ꯑꯗꯨꯅ ꯎꯁꯨ ꯐꯪꯗꯕꯒꯤꯅꯦ ꯑꯗꯨꯒꯤ ꯈꯤꯇꯪ ꯃꯃꯜ ꯃꯥꯅ ꯋꯥꯡꯂꯤꯁꯦ ꯎꯝ ꯎꯝ ꯎꯝ ꯑꯗꯨꯒꯤꯗꯤ ꯑꯗꯨꯝ ꯍꯣꯏ ꯆꯟꯒꯗꯧꯔꯤꯕ ꯎꯗꯨꯒꯤ ꯃꯈꯥ ꯄꯣꯟꯅꯁꯨ ꯗꯤꯁꯀꯥꯎꯟ ꯂꯥꯛꯀꯅꯦꯕꯀꯣ ꯇꯤꯛ ꯀꯨꯝꯗꯕ ꯑꯃꯨꯛ ꯆꯟꯕꯤꯔꯒꯗꯤ ꯑꯃꯨꯛ ꯗꯤꯁꯀꯥꯎꯟꯗꯣ ꯑꯃꯨꯛ ꯍꯥꯏꯗꯤ ꯈꯤꯇꯪ ꯌꯦꯡꯕ ꯌꯥꯏ ꯑꯗꯨꯒ ꯂꯩꯍꯥꯎ ꯒꯨꯝꯕ ꯑꯇꯣꯞꯄ ꯎ ꯍꯥꯏꯔꯤ ꯃꯈꯩ ꯁꯤꯅꯗꯤ ꯑꯃꯨꯛ ꯃꯣꯏꯁꯤꯅ ꯑꯃꯨꯛ ꯇꯥꯅꯤꯡꯉꯥꯏꯗꯤ ꯌꯥꯝ ꯌꯥꯎꯔꯛ ꯑꯔꯣꯏ

ꯎꯝ ꯍꯧꯖꯤꯛꯀꯤ ꯆꯟꯒꯗꯧꯔꯤꯕ ꯗꯤꯖꯥꯏꯟꯁꯦ ꯑꯩꯈꯣꯏꯗꯁꯨ ꯍꯧꯖꯤꯛ ꯆꯜꯂꯒ ꯂꯩꯕ ꯃꯌꯥꯝ ꯑꯃ ꯂꯩ ꯑꯕꯀꯣ ꯑꯗꯨꯗꯒꯤ ꯑꯄꯥꯝꯕ ꯌꯥꯎꯔꯗꯤ ꯑꯗꯨꯗꯒꯤ ꯑꯗꯨꯝ ꯈꯟꯒꯦ ꯍꯥꯏꯔꯒꯁꯨ ꯌꯥꯔꯦ ꯑꯗꯨꯒ ꯅꯧꯅ ꯑꯄꯥꯝꯕ ꯗꯤꯖꯥꯏꯟ ꯌꯥꯎꯗꯦ ꯍꯥꯏꯔꯁꯨ ꯅꯧꯅ ꯆꯟꯕꯤꯌꯨ ꯍꯥꯏꯔꯒꯁꯨ ꯗꯤꯖꯥꯏꯟ ꯈꯜꯂꯒ ꯑꯗꯨꯝ ꯆꯟꯕ ꯌꯥꯒꯅꯤ ꯑꯗꯨꯒꯤꯗꯤ ꯎꯝ ꯑꯗꯨꯝ ꯅꯧꯅ ꯆꯜꯂꯒꯁꯨ ꯅꯪꯅꯤ ꯎꯝ ꯑꯥ ꯅꯪꯅꯤ ꯅꯪꯅꯤ ꯅꯪꯅꯤ ꯎꯝ ꯅꯪꯅꯤ ꯎꯝ ꯃꯇꯝ ꯅꯪꯅꯤ

ꯎꯝ ꯍꯣꯏ ꯑꯗꯣ ꯁꯤꯒꯤꯗꯤ ꯑꯗꯨꯝ ꯍꯥꯟꯅꯗꯒꯤ ꯑꯩꯈꯣꯏ ꯇꯧꯅꯔꯤꯁꯦ ꯑꯗꯨꯝ ꯃꯄꯨꯗꯨꯅ ꯑꯗꯨꯝ ꯂꯥꯛꯑ ꯂꯥꯛꯑꯒ ꯂꯧꯕꯅꯦꯕꯀꯣ ꯑꯗꯣ ꯑꯩꯈꯣꯏꯅ ꯗꯤꯂꯤꯚꯔ ꯇꯧ ꯍꯥꯏꯔꯒꯗꯤ ꯑꯗꯨꯝ ꯇꯧꯕꯗꯤ ꯌꯥꯏ ꯑꯗꯨꯕꯨ ꯗꯤꯂꯤꯚꯔ ꯁꯦ ꯀꯛꯆꯤꯡ ꯃꯅꯨꯡꯒꯤ ꯈꯛꯇꯗꯤ ꯑꯣꯏꯌꯦꯕꯀꯣ ꯑꯇꯣꯞꯄ ꯂꯝ ꯀꯛꯆꯤꯡ ꯃꯅꯨꯡꯒꯤ ꯈꯛꯇꯅ ꯂꯨꯄꯥ ꯂꯤꯁꯤꯡ ꯃꯉꯥꯅ ꯑꯗꯨꯝ ꯌꯥꯏꯑꯕ ꯗꯦꯂꯤꯚꯔꯁꯦ ꯀꯣ ꯑꯗꯨꯒ ꯈꯤꯇꯪ ꯂꯝ ꯑꯇꯣꯞꯄ ꯀꯛꯆꯤꯡꯗꯒꯤ ꯂꯥꯟꯈ꯭ꯔꯒꯗꯤ ꯂꯝ ꯂꯝꯗꯨꯒꯤ ꯃꯈꯥ ꯄꯣꯜꯂꯛꯑꯅꯤ

ꯑꯥ ꯎꯝ ꯑꯥ ꯑꯥ ꯍꯣꯏ ꯍꯣꯏ ꯑꯗꯨꯝ ꯂꯦꯡꯊꯣꯛꯄꯤꯔꯛꯑꯣ ꯑꯗꯨꯒ ꯑꯗꯨꯝ ꯑꯄꯥꯝ ꯑꯄꯥꯝꯕ ꯗꯤꯖꯥꯏꯟꯗꯣ ꯑꯗꯨꯏ ꯃꯑꯣꯡꯗ ꯑꯗꯨꯝ ꯐꯅꯕ ꯁꯤꯟꯕ ꯌꯥꯅꯤ ꯍꯣꯏ ꯍꯣꯏ ꯎꯝ ꯎꯝ ꯐꯔꯦ ꯐꯔꯦ ꯎꯝ ꯎꯝ ꯊꯝꯃꯦ ꯊꯝꯃꯦ